ꯁꯥꯟꯅ ꯈꯣꯠꯅꯕꯒꯤ ꯏꯁꯀꯤꯝꯒꯤ ꯃꯇꯥꯡꯗꯗꯤ ꯊꯣꯏꯗꯣꯛꯅ ꯑꯩ ꯃꯗꯨꯒꯤ ꯃꯇꯥꯡꯗꯨꯃꯗꯤ ꯈꯪꯗ꯭ꯔꯦ ꯑꯗꯨꯕꯨ ꯁꯥꯟꯅ ꯈꯣꯠꯅꯕꯁꯤ ꯑꯩ ꯏꯁꯥꯃꯛ ꯌꯥꯝꯅ ꯄꯥꯝꯖꯩ ꯁꯥꯟꯅ ꯈꯣꯠꯅꯕꯗ ꯃꯗꯨꯒꯤ ꯏꯁꯀꯣꯂꯥꯔꯁꯤꯞꯅꯆꯤꯡꯕꯁꯤꯡ ꯃꯌꯥꯝ ꯑꯝ ꯑꯩꯈꯣꯏ ꯄꯤꯕꯤꯔꯝꯒꯅꯤ ꯄꯤ ꯍꯥꯏꯕꯒꯤ ꯄꯥꯎꯗꯤ ꯇꯥꯏ ꯑꯗꯨ ꯍꯥꯏꯔꯤꯕ ꯏꯁꯀꯣꯂꯥꯔꯁꯤꯞ ꯑꯁꯤꯒꯤ ꯃꯇꯥꯡꯗ ꯑꯩꯈꯣꯏ ꯁꯥꯟꯅ ꯈꯣꯠꯅꯕꯁꯤꯡ ꯑꯁꯤꯗ ꯑꯩꯈꯣꯏꯅ ꯏꯁꯀꯣꯂꯥꯔꯁꯤꯞꯅꯆꯤꯡꯁꯤꯡ ꯄꯤꯕꯤꯕꯁꯤ ꯁꯥꯟꯅꯔꯣꯏꯁꯤꯡꯒꯤ ꯑꯣꯏꯅꯗꯤ ꯈ꯭ꯋꯥꯏꯗꯒꯤ ꯐꯕ ꯃꯈꯣꯏꯗ ꯄꯨꯛꯅꯤꯡ ꯊꯧꯒꯠꯄꯤꯕ ꯑꯃꯗꯤ ꯁꯥꯟꯅ ꯈꯣꯠꯅꯕꯁꯤꯡꯁꯤ ꯄꯩꯁꯥ ꯅꯨꯡꯁꯥ ꯄꯥꯏꯕ ꯑꯗꯨꯒꯨꯝꯕ ꯃꯤꯑꯣꯏꯁꯤꯡ ꯑꯣꯏꯗꯕꯅꯤꯅ ꯃꯈꯣꯏꯁꯤꯡꯗ ꯑꯩꯈꯣꯏꯒꯤ ꯏꯀꯣꯂꯥꯔꯁꯤꯞꯅꯆꯤꯡꯕꯁꯤꯡ ꯑꯁꯤ ꯑꯩꯈꯣꯏ ꯄꯤꯕꯤꯕ ꯑꯃꯁꯨꯡ ꯄꯤꯕꯤꯔꯤꯕꯁꯤ ꯄꯤꯕꯤꯔꯤꯕꯗꯨꯗ ꯑꯩꯈꯣꯏ ꯍꯦꯟꯅ ꯆꯥꯎꯅ ꯄꯤꯕꯤꯔꯒꯗꯤ ꯍꯦꯟꯅ ꯐꯒꯗ꯭ꯔꯅ ꯈꯜꯂꯤ ꯑꯗꯨ ꯃꯇꯥꯡꯗꯨꯗ ꯏꯁꯀꯣꯂꯥꯔꯁꯤꯞ ꯍꯥꯏꯕꯁꯤꯗꯤ ꯑꯩꯈꯣꯏ ꯑꯋꯥꯠꯄꯗꯨꯗ ꯑꯩꯈꯣꯏ ꯃꯦꯟꯈꯠꯄꯤꯕ ꯍꯥꯏꯕꯅꯤ ꯑꯗꯨꯅ ꯃꯦꯟꯈꯠꯄꯤꯕꯗꯨ ꯑꯩꯒꯤ ꯑꯣꯏꯕ ꯃꯣꯠꯇꯗꯤ ꯈ꯭ꯋꯥꯏꯗꯒꯤ ꯍꯦꯟꯅ ꯐꯕ ꯑꯗꯨꯒꯨꯝꯕ ꯊꯕꯛ ꯑꯃꯅꯤ ꯕꯖꯦꯠ ꯑꯃꯅꯤ ꯏꯁꯀꯤꯝ ꯑꯃꯅꯤ ꯍꯥꯏꯅ ꯈꯟꯖꯩ